ꯍꯣꯏ ꯀꯛꯆꯤꯡꯗ ꯇꯦꯡꯕꯥꯡꯕ ꯂꯨꯞ ꯑꯗꯨꯝ ꯈꯔ ꯑꯗꯨꯝ ꯂꯩ ꯀꯛꯆꯤꯡ ꯗꯤꯁꯇ꯭ꯔꯤꯛꯀꯤ ꯑꯣꯏꯅ ꯃꯣꯏꯔꯥꯡ ꯑꯦ ꯃꯣꯔꯅꯤꯡ ꯏꯟꯇ꯭ꯔꯣꯜ ꯆꯤꯟꯗ꯭ꯔꯦꯜ ꯍꯥꯏꯕ ꯑꯃꯁꯨ ꯂꯩ ꯍꯣꯝ ꯐꯣꯔ ꯕꯣꯏꯁ ꯑꯦꯟ ꯒ꯭ꯔꯜꯁꯅꯤ ꯃꯁꯤ ꯑꯗꯨꯗꯒꯤ ꯑꯣꯜ ꯑꯦꯖ ꯍꯣꯝ ꯁꯨ ꯂꯩ ꯑꯍꯟꯒꯤ ꯑꯣꯏꯕ ꯍꯣꯝꯁꯨ ꯂꯩ ꯑꯗꯨꯗꯒꯤ ꯕꯤ ꯗꯤ ꯑꯦꯁ ꯆꯤꯜꯗ꯭ꯔꯦꯟ ꯍꯣꯝ ꯐꯣꯔ ꯒ꯭ꯔꯜꯁ ꯑꯁꯤꯅ ꯅꯨꯄꯤꯒꯤ ꯑꯣꯏꯕ ꯅꯨꯄꯤꯒꯤ ꯈꯛꯇꯅꯤ ꯁꯤ ꯂꯩ ꯑꯗꯨ ꯍꯥꯏꯔꯤꯕ ꯃꯈꯩꯁꯤ ꯑꯗꯨꯝ ꯃꯇꯦꯡ ꯄꯥꯡꯕꯒꯤ ꯂꯨꯞꯀꯤ ꯀꯛꯆꯤꯡꯒꯤ ꯃꯅꯨꯡꯗ ꯂꯩꯕ ꯉꯥꯀꯇꯅꯤ ꯑꯩꯒꯤ ꯑꯀꯣꯏꯕꯗ ꯂꯩꯕ ꯉꯥꯛꯇꯅꯤ ꯑꯗꯨ ꯃꯣꯏꯉꯩꯁꯦ ꯑꯩꯁꯨ ꯑꯗꯨꯝ ꯑꯉꯝꯕ ꯃꯇꯝ ꯃꯣꯏꯅ ꯀꯩꯅꯣ ꯇꯧꯕ ꯃꯇꯝꯗ ꯗꯔꯀꯥꯔ ꯑꯣꯏꯕ ꯃꯇꯝꯗ ꯑꯗꯨꯗꯒꯤ ꯃꯣꯏꯒꯤ ꯑꯉꯥꯡꯉꯩꯒꯤ ꯀꯩꯅꯣ ꯇꯧꯕ ꯃꯇꯝ ꯑꯗꯨꯝ ꯃꯇꯦꯡ ꯑꯗꯨꯝ ꯄꯥꯡꯉꯦ ꯑꯗꯨꯝ ꯗꯔꯀꯥꯔ ꯑꯣꯏꯔꯛꯄ ꯃꯇꯝ